ꯍꯂꯣ ꯁꯤ ꯂꯣꯀꯦꯂꯤꯇꯤꯒꯤ ꯃꯤ ꯑꯣꯏꯕꯤꯔꯕ꯭ꯔꯥ ꯑꯩ ꯚꯦꯀꯦꯁꯟ ꯑꯣꯏꯅ ꯆꯨꯔꯆꯥꯟꯄꯨꯔꯗ ꯅꯨꯃꯤꯠ ꯃꯉꯥꯅꯤꯒꯤ ꯂꯥꯛꯄꯅꯦ ꯑꯗꯨ ꯑꯩ ꯀꯔꯤꯒꯨꯝꯕ ꯈꯔ ꯍꯪꯖꯒꯦ ꯇꯧꯕꯅꯦ ꯑꯗꯨ ꯍꯪꯉꯛꯄ ꯌꯥꯒꯅꯤꯀꯣ ꯑꯗꯨ ꯃꯅꯤꯄꯨꯔꯒꯤ ꯑꯁꯨꯝ ꯑꯩꯅ ꯈꯪꯖꯅꯤꯡꯕ ꯍꯥꯏꯕ ꯇꯥꯔꯦ ꯃꯅꯤꯄꯨꯔꯒꯤ ꯑꯩꯈꯣꯏꯒꯤ ꯁꯨꯃꯥꯡ ꯂꯤꯂꯥ ꯍꯥꯏꯕꯒꯤ ꯃꯇꯥꯡꯁꯤ ꯀꯃꯥꯏ ꯇꯧꯕ ꯑꯩ ꯅꯣꯂꯦꯖ ꯃꯁꯤꯃ ꯁꯨꯡꯂꯩ ꯂꯩꯇꯦ ꯑꯗꯣꯝꯅ ꯈꯤꯇꯪ ꯊꯝꯕꯤꯌꯨ

ꯎꯝ ꯎꯝ ꯑꯗꯨ ꯃꯁꯤꯒꯤ ꯂꯤꯂꯥꯁꯤ ꯑꯩꯈꯣꯏꯅ ꯄꯥꯡꯊꯣꯛꯄ ꯃꯇꯝꯗ ꯊꯦꯇꯔꯒꯨꯝꯕ ꯑꯇꯩ ꯑꯇꯣꯞꯄ ꯃꯐꯝꯁꯤꯡꯗꯗꯤ ꯃꯁꯤ ꯇꯧꯕꯗ ꯑꯀꯥꯏꯕ ꯂꯩꯕ꯭ꯔꯥ ꯑꯗꯗꯨꯤ ꯀꯩꯅꯣꯝꯇꯒ ꯍꯪꯖꯒꯦ ꯂꯤꯂꯥꯁꯤ ꯄꯥꯡꯊꯣꯛꯄꯗ ꯅꯨꯄꯤ ꯅꯨꯄꯥ ꯑꯅꯤꯃꯛ ꯇꯧꯕ꯭ꯔꯥ ꯅꯨꯄꯥꯈꯇ ꯇꯧꯔꯁꯨ ꯌꯥꯕ꯭ꯔꯥ ꯅꯨꯄꯤ ꯌꯥꯎꯍꯟꯕꯁꯨ ꯑꯀꯥꯏꯕ ꯂꯩꯕ꯭ꯔꯥ ꯁꯨꯝ ꯈꯪꯖꯅꯤꯡꯕ ꯍꯥꯏꯕ ꯇꯥꯔꯦ ꯑꯣ ꯑꯣ ꯑꯗꯨꯗꯤ ꯏꯟꯇꯔꯇꯦꯟꯃꯦꯟ ꯑꯣꯏꯕ ꯌꯥꯝꯅ ꯏꯟꯇꯔꯇꯦꯟꯃꯦꯟ ꯑꯣꯏꯕꯒꯤ ꯃꯑꯣꯡꯅꯤꯅꯦꯀꯣ ꯎꯝ ꯎꯝ ꯑꯗꯨꯒ ꯁꯤꯒꯤ ꯁꯤ ꯃꯅꯤꯄꯨꯔꯒꯤ ꯍꯥꯏꯗꯤ ꯆꯨꯔꯆꯥꯟꯄꯨꯔꯗꯁꯨ ꯁꯥꯟꯅꯩ ꯍꯥꯏꯔꯗꯤ ꯑꯇꯣꯞꯄ ꯗꯤꯁꯇ꯭ꯔꯤꯛꯁꯤꯡꯗꯁꯨ ꯃꯁꯤ ꯁꯥꯟꯅꯕꯒꯤ ꯈꯨꯗꯣꯡꯆꯥꯕ ꯃꯁꯤ ꯂꯩꯕ꯭ꯔꯥ ꯎꯝ

ꯑꯣꯀꯦ ꯑꯣꯀꯦ ꯌꯥꯝ ꯊꯥꯒꯠꯆꯔꯤ ꯊꯦꯡꯛ ꯌꯨ ꯐꯣꯔ ꯄ꯭ꯔꯣꯚꯥꯏꯗꯤꯡ ꯒꯨꯠ ꯁꯔꯚꯤꯁ ꯑꯗꯨ ꯊꯦꯡꯛ ꯌꯨ ꯊꯦꯡꯛ ꯌꯨ ꯐꯔꯦ ꯑꯗꯨꯗꯤ ꯊꯝꯖꯔꯒꯦ